ꯑꯩꯅ ꯆꯠꯈꯤꯕ ꯆꯤꯡ ꯀꯥꯕ ꯃꯐꯝ ꯍꯥꯏꯔꯒꯗꯤ ꯀꯥꯛꯆꯤꯡꯗ ꯂꯩꯕ ꯀꯥꯛꯆꯤꯡ ꯒꯥꯔꯗꯦꯟ ꯍꯥꯏꯕ ꯃꯐꯝ ꯑꯗꯨꯗ ꯆꯠꯂꯤ ꯑꯗꯨꯗ ꯑꯩ ꯐꯖꯅ ꯋꯥꯈꯤ ꯃꯔꯝꯗꯤ ꯒꯥꯔꯗꯦꯟ ꯑꯗꯨ ꯆꯤꯡꯒꯤ ꯃꯊꯛꯇ ꯂꯩꯕ ꯒꯥꯔꯗꯦꯟꯅꯤ ꯑꯗꯨꯅ ꯀꯥꯕꯗ ꯌꯥꯝꯅ ꯋꯥꯈꯤ ꯃꯗꯨꯒꯤ ꯒꯥꯔꯗꯦꯟ ꯑꯗꯨ ꯌꯥꯝꯅ ꯐꯖꯩ ꯌꯥꯝꯅꯗꯤ ꯉꯝꯃꯤ ꯒꯥꯔꯤꯅ ꯀꯥꯈꯠꯄꯗꯗꯤ ꯌꯥꯝꯅ ꯂꯥꯏ ꯑꯗꯨꯒ ꯈꯣꯡꯅ ꯆꯠꯄꯗꯗꯤ ꯌꯥꯝꯅ ꯋꯥꯕ ꯃꯐꯝꯅꯤ ꯃꯗꯨ ꯗꯤ ꯐꯖꯕ ꯃꯐꯝꯗꯤ ꯑꯣꯏ ꯑꯗꯨꯒ ꯈꯣꯡ ꯈꯣꯡ ꯌꯥꯝꯅ ꯁꯤꯊꯩ ꯑꯗꯨꯒ ꯃꯗꯨꯒꯤ ꯃꯐꯝ ꯑꯗꯨꯗ ꯆꯠꯄꯗꯗꯤ ꯌꯧꯕꯗꯗꯤ ꯀꯥꯕꯗꯗꯤ ꯐꯖꯕꯗꯨꯅ ꯂꯣꯏꯅ ꯃꯥꯡꯍꯟꯈ꯭ꯔꯦ